ꯑꯩꯒꯤ ꯏꯁꯥꯒꯤ ꯑꯌꯦꯛꯄ ꯃꯁꯤ ꯑꯩꯈꯣꯏꯒꯤ ꯏꯁꯩ ꯅꯣꯡꯃꯥꯏ ꯇꯧꯕ ꯃꯇꯝꯗꯁꯨ ꯑꯩꯈꯣꯏꯒꯤ ꯑꯩꯈꯣꯏꯒꯤ ꯗꯦꯀꯣꯔꯦꯁꯟꯒꯤ ꯑꯣꯏꯅ ꯁꯤꯖꯤꯟꯅꯕꯒꯤ ꯑꯣꯏꯅ ꯂꯧꯕꯁꯨ ꯌꯥꯎꯈ꯭ꯔꯦ ꯑꯦꯕꯔꯇꯥꯏꯖ ꯇꯧꯕꯗ ꯌꯥꯎꯔꯦ ꯑꯃꯗꯤ ꯑꯩꯈꯣꯏꯒꯤ ꯑꯆꯥꯄꯣꯠ ꯆꯥꯐꯝ ꯐꯥꯁꯐꯨꯠ ꯀꯨꯝꯕ ꯁꯤꯒꯨꯝꯕ ꯃꯐꯝꯗꯁꯨ ꯂꯩꯇꯦꯡ ꯑꯣꯏꯅꯕꯒꯤꯗꯝꯛꯇ ꯊꯦꯠꯅꯕꯒꯤ ꯁꯤꯖꯤꯟꯅꯕ ꯑꯗꯨꯝ ꯌꯥꯎꯈ꯭ꯔꯦ ꯈꯔ